ꯑꯩꯅ ꯉꯁꯤ ꯃꯣꯔꯦ ꯕꯖꯥꯔꯒꯤ ꯗꯨꯀꯥꯟ ꯑꯃꯗꯒꯤ ꯇꯤ ꯁꯥꯔꯠ ꯑꯃ ꯂꯩꯔꯨꯏ ꯍꯥꯏꯔꯤꯕ ꯇꯤ ꯁꯥꯔꯠ ꯑꯗꯨ ꯃꯆꯨꯁꯨ ꯌꯥꯝꯅ ꯐꯖꯩ ꯑꯗꯒꯤ ꯂꯤꯠꯄꯁꯨ ꯌꯥꯝ ꯅꯨꯡꯉꯥꯏ ꯏꯁꯇ꯭ꯔꯦꯠꯆꯦꯕꯜ ꯑꯣꯏ ꯍꯨꯃꯥꯡꯁꯨ ꯌꯥꯝ ꯁꯧꯗꯦ ꯌꯥꯝꯅ ꯐꯖꯕ ꯐꯨꯔꯤꯠ ꯑꯃꯅꯤ ꯑꯗꯨ ꯑꯩ ꯌꯥꯝ ꯄꯥꯝꯃꯤ